ꯑꯩꯅ ꯌꯦꯡꯕ ꯄꯥꯝꯕ ꯍꯥꯏꯔꯒꯗꯤ ꯑꯩꯅ ꯑꯄꯥꯝꯕ ꯍꯥꯏꯔꯒꯗꯤ ꯑꯦꯅꯤꯃꯤ ꯁꯤꯔꯤꯁꯇ ꯕ꯭ꯂꯦꯛ ꯀ꯭ꯂꯣꯕꯔꯗꯨ ꯌꯥꯝ ꯄꯥꯝꯅ ꯌꯦꯡꯈꯤ ꯕ꯭ꯂꯦꯛ ꯀ꯭ꯂꯣꯕꯔ ꯑꯁꯤ ꯀꯩ ꯍꯥꯏꯅꯤ ꯑꯩꯅ ꯌꯦꯡꯕ ꯀꯥꯟꯗ ꯃꯥꯒꯤ ꯋꯥꯔꯤꯁꯤ ꯌꯥꯝꯅꯁꯨ ꯐꯖꯩ ꯑꯗꯨꯒ ꯃꯁꯤ ꯋꯥꯔꯤ ꯑꯣꯏꯅ ꯆꯥꯎꯔꯥꯛ ꯑꯣꯏꯅ ꯂꯤꯕ ꯀꯥꯟꯗ ꯑꯦꯁꯇꯥ ꯍꯥꯏꯕꯒ ꯌꯨꯅꯣ ꯍꯥꯏꯕꯒ ꯑꯃ ꯂꯩꯌꯦꯕꯀꯣ ꯑꯦꯁꯇꯥꯁꯤ ꯀꯩꯅꯣ ꯑꯣꯏꯗꯣꯏꯅꯦꯕ ꯕ꯭ꯂꯦꯛ ꯀꯣꯕꯔꯁꯤ ꯑꯍꯥꯟꯕ ꯃꯦꯟꯁꯤ ꯑꯦꯁꯇꯥ ꯑꯣꯏꯗꯣꯏꯅꯤ ꯌꯨꯅꯣꯒ ꯑꯦꯁꯇꯥꯒꯁꯦ ꯃꯣꯏꯅꯤꯁꯤ ꯔꯥꯏꯚꯦꯜ ꯑꯣꯏꯗꯣꯏꯅꯤ ꯑꯗꯨꯗ ꯑꯦꯁꯇꯥꯁꯤꯅ ꯃꯃꯥ ꯃꯄꯥ ꯂꯩꯇ꯭ꯔꯤꯁꯦ ꯃꯣꯏꯁꯦ ꯑꯣꯔꯐꯥꯟ ꯍꯣꯝꯗ ꯌꯣꯛꯄꯅꯦꯕ ꯃꯣꯏ ꯀꯩꯅꯣꯁꯤꯡꯅ ꯑꯗ ꯌꯨꯅꯣꯁꯤ ꯑꯁꯦꯡꯕꯒꯤꯗꯤ ꯃꯥꯁꯤ ꯀꯩꯅꯣꯒꯤ ꯈꯨꯜ ꯑꯃꯒꯤ ꯅꯤꯡꯊꯧꯒꯤ ꯃꯆꯥ ꯑꯣꯏ ꯂꯩꯔꯝꯗꯣꯏꯅꯦ ꯃꯣꯏ ꯈ꯭ꯋꯥꯏ ꯆꯥꯎꯕ ꯈꯨꯟꯗꯨꯒꯤ ꯅꯤꯡꯊꯧ ꯃꯆꯥ ꯑꯣꯏ ꯂꯩꯔꯝꯗꯣꯏꯅꯤ ꯑꯗꯨ ꯑꯦꯁꯇꯥꯁꯤ ꯌꯥꯝꯅ ꯍꯣꯠꯅꯕ ꯀꯟꯕ ꯃꯥꯒꯤ ꯃꯥꯒꯤ ꯍꯥꯏꯕꯗꯤ ꯃꯉꯣꯟꯗ ꯃꯤꯉꯣꯟꯗ ꯄꯤꯊꯣꯛꯄ ꯈꯣꯠꯄ ꯍꯥꯏꯕꯁꯤ ꯂꯩꯇꯦ ꯄꯤꯊꯣꯛꯄ ꯍꯥꯏꯗꯤ ꯀꯩꯒꯨꯝꯕ ꯑꯩꯈꯣꯏꯅ ꯐꯥꯏꯠ ꯑꯃ ꯇꯧꯔꯦꯅ ꯈꯜꯂꯣ ꯐꯥꯏꯠꯇꯨꯗ ꯃꯥꯅ ꯃꯤꯉꯣꯟꯗ ꯄꯤꯊꯣꯛ ꯍꯥꯏꯁꯦ ꯉꯝꯗ꯭ꯔꯦꯅ ꯄꯤꯊꯣꯛ ꯈꯣꯠꯄꯁꯤ ꯃꯉꯣꯟꯗ ꯂꯩꯇꯦ ꯑꯗꯨꯒ ꯌꯨꯅꯣꯒ ꯃꯣꯏꯅꯤꯁꯤ ꯌꯨꯅꯣꯁꯤꯅ ꯑꯃꯨꯛ ꯑꯦꯁꯇꯥꯁꯤ ꯃꯉꯣꯟꯗ ꯃꯦꯖꯤꯛ ꯄꯋꯥꯔꯁꯤ ꯌꯥꯎꯖꯗꯦꯕꯀꯣ ꯃꯥꯁꯦ ꯍꯣꯠꯅꯖꯃꯟ ꯃꯥꯒꯤ ꯍꯣꯠꯅꯖꯃꯟ ꯑꯗꯨꯝ ꯉꯝꯗꯣꯏꯅꯦ ꯑꯦꯁꯇꯥꯁꯦ ꯃꯣꯏꯒꯤ ꯂꯥꯏꯔꯤꯛ ꯑꯃꯃꯝ ꯄꯤ ꯂꯥꯏꯔꯤꯛꯇꯨꯗ ꯌꯨꯅꯣꯁꯤꯅ ꯀꯩꯅꯣꯒꯤ ꯃꯥꯏ ꯂꯤꯞ ꯐꯣꯔꯒꯤ ꯀꯩꯅꯣꯁꯤ ꯐꯪꯗꯣꯏꯅꯤ ꯃꯅꯥ ꯃꯔꯤ ꯌꯦꯛꯄ ꯂꯥꯏꯔꯤꯛꯁꯤ ꯃꯥꯅ ꯐꯪꯗꯣꯏꯅꯤ ꯑꯗꯨꯒ ꯑꯦꯁꯇꯥꯁꯤꯅ ꯃꯅꯥ ꯃꯉꯥꯁꯦ ꯐꯪꯗꯣꯏꯅꯦꯕ ꯃꯣꯏ ꯂꯝꯗꯨꯗ ꯈꯟꯅꯔꯤꯁꯦ ꯃꯅꯥ ꯃꯔꯤꯒꯤꯁꯤꯅ ꯈ꯭ꯋꯥꯏꯗꯒꯤ ꯀꯩꯅꯣ ꯇꯧꯕ ꯌꯥꯝꯅ ꯁꯛꯇꯤ ꯂꯩꯕ ꯂꯥꯏꯔꯤꯛꯅꯦꯅ ꯈꯟꯅꯩ ꯑꯗꯣ ꯑꯦꯁꯇꯥꯅ ꯐꯪꯉꯤꯕ ꯃꯅꯥ ꯃꯉꯥꯒꯤ ꯂꯥꯏꯔꯤꯛꯇꯨꯁꯨ ꯀꯩꯅꯣ ꯑꯣꯏꯗꯣꯏꯅꯤ ꯌꯥꯝ ꯁꯛꯇꯤ ꯂꯩꯕ ꯃꯥꯗꯤ ꯗꯦꯃꯟ ꯄꯋꯥꯔ ꯆꯦꯟꯕ ꯂꯥꯏꯔꯤꯛ ꯑꯣꯏꯗꯣꯏꯅꯦꯕ ꯃꯦꯖꯤꯛ ꯂꯣꯏꯅ ꯀꯛꯄ ꯉꯝꯕ ꯍꯥꯏꯗꯤ ꯑꯦꯟꯇꯤ ꯃꯦꯖꯤꯛꯀꯤ ꯀꯩꯅꯣ ꯑꯣꯏꯗꯣꯏꯅꯦꯕ ꯑꯦꯁꯇꯥꯅ ꯐꯪꯉꯤꯁꯤꯅ ꯑꯗꯨꯅ ꯑꯦꯁꯇꯥꯁꯤ ꯌꯥꯝꯅ ꯍꯣꯠꯅꯕ ꯃꯥꯁꯦ ꯃꯁꯥ ꯃꯊꯟꯇ ꯍꯣꯠꯅꯖꯗꯨꯅ ꯄꯋꯥꯔ ꯃꯌꯥꯝ ꯄꯥꯏꯔꯛꯇꯣꯏꯅꯤ ꯑꯗꯨꯒ ꯑꯗꯨꯗꯒꯤ ꯃꯥꯅ ꯍꯥꯏꯗꯤ ꯇꯨꯡꯒꯤ ꯋꯤꯖꯥꯔꯠ ꯀꯤꯡꯁꯤ ꯃꯥꯅ ꯑꯣꯏꯔꯛꯄꯒꯤ ꯆꯥꯟꯁ ꯌꯥꯝ ꯋꯥꯡꯅ ꯂꯩ ꯃꯐꯝꯗꯨꯗ ꯑꯦꯁꯇꯥꯁꯤꯗꯤ ꯌꯥꯝꯅ ꯃꯥꯗꯤ ꯍꯣꯠꯅꯖꯕ ꯀꯟꯕ ꯑꯗꯨꯒ ꯃꯥꯒꯤ ꯃꯦꯖꯤꯛ ꯄꯥꯏꯔꯝꯗꯕꯗꯨꯗ ꯃꯣꯏꯒꯤ ꯀꯩꯅꯣꯁꯤꯡꯗꯣ ꯑꯣꯔꯐꯥꯟ ꯇꯧꯔꯤꯕ ꯃꯤꯁꯤꯡ ꯑꯗꯒꯤ ꯃꯣꯏ ꯈꯨꯟꯒꯤ ꯃꯤꯁꯤꯡꯗꯨꯅ ꯑꯦꯁꯇꯥꯁꯦ ꯌꯥꯝ ꯍꯟꯊꯅ ꯈꯟꯕꯤꯔꯝꯕꯅꯦ ꯑꯗꯨꯕꯨ ꯃꯥꯒꯤ ꯍꯣꯠꯅꯖꯟꯗꯨꯅ ꯃꯍꯥꯛ ꯇꯨꯡꯒꯤ ꯋꯤꯖꯥꯔꯠ ꯀꯤꯡ ꯑꯣꯏꯕ ꯉꯝꯃꯛꯇꯣꯏꯅꯤ ꯍꯧꯖꯤꯛ ꯑꯦꯁꯇꯥ ꯕ꯭ꯂꯦꯛ ꯀ꯭ꯂꯣꯕꯔ ꯍꯥꯏ ꯇꯥꯔꯦ ꯃꯃꯤꯡꯁꯦ ꯕ꯭ꯂꯦꯛ ꯀ꯭ꯂꯣꯕꯔꯗꯨ ꯑꯦꯄꯤꯁꯣꯠ ꯁꯤ ꯍꯧꯖꯤꯛ ꯋꯥꯟ ꯍꯟꯗ꯭ꯔꯦꯠ ꯁꯚꯦꯟꯇꯤ ꯋꯥꯟ ꯁꯨꯈ꯭ꯔꯦꯕꯀꯣ ꯑꯗꯣ ꯁꯤꯖꯟ ꯐꯣꯔꯕꯨꯛ ꯑꯣꯏꯗꯣꯏꯅꯤ ꯋꯥꯟ ꯍꯟꯗ꯭ꯔꯦꯠ ꯁꯚꯦꯟꯇꯤ ꯋꯥꯟꯁꯤꯗ ꯑꯗꯣ ꯁꯤꯖꯟ ꯐꯥꯏꯚꯁꯤ ꯇꯨ ꯊꯥꯎꯖꯟ ꯇ꯭ꯋꯦꯟꯇꯤꯒ ꯐꯥꯏꯚꯇ ꯁꯣꯏꯗꯅ ꯊꯣꯔꯛꯑꯅꯤ ꯑꯗꯨ ꯁꯤꯖꯟ ꯐꯥꯏꯚꯁꯤ ꯊꯣꯔꯛꯄ ꯉꯥꯏꯖꯔꯤ ꯍꯧꯖꯤꯛ ꯀꯟꯅ